ꯑꯩꯅ ꯍꯥꯏꯀꯤꯡ ꯇꯧꯕꯗ ꯈ꯭ꯋꯥꯏꯗꯒꯤ ꯐꯦꯕꯣꯔꯥꯏꯠ ꯑꯣꯏꯕ ꯇꯦꯔꯦꯟꯁꯦ ꯍꯥꯏꯔꯒꯗꯤ ꯑꯩꯈꯣꯏꯒꯤ ꯃꯥꯎꯟꯇꯦꯟ ꯄ꯭ꯂꯁ ꯑꯩꯈꯣꯏꯒꯤ ꯐꯣꯔꯦꯁ ꯂꯩꯕ ꯗꯦꯟꯁ ꯐꯣꯔꯦꯁ ꯌꯥꯝ ꯊꯤꯅ ꯁꯣꯡꯕ ꯐꯣꯔꯦꯁ ꯂꯩꯕꯁꯤ ꯑꯩꯅ ꯈ꯭ꯋꯥꯏꯗꯒꯤ ꯄꯥꯝꯖꯕ ꯁꯤꯒꯨꯝꯕ ꯇꯦꯔꯦꯟ ꯍꯥꯏꯔ ꯑꯣꯏꯔꯦ ꯑꯗꯨꯒ ꯁ꯭ꯅꯣꯋꯤ ꯃꯥꯎꯟꯇꯦꯟ ꯅꯠꯇ꯭ꯔꯒ ꯁꯟꯁꯦꯠ ꯑꯣꯟ ꯗ ꯃꯥꯎꯟꯇꯦꯟ ꯐꯖꯩ ꯑꯗꯨꯝ ꯁ꯭ꯅꯣꯋꯤ ꯃꯥꯎꯟꯇꯦꯟ ꯍꯧꯖꯤꯛꯐꯥꯎꯒꯤ ꯑꯣꯏꯅꯗꯤ ꯀꯥꯕꯃꯛꯇꯤ ꯀꯥꯗ꯭ꯔꯤ ꯁ꯭ꯅꯣꯋꯤ ꯃꯥꯎꯟꯇꯦꯟꯃꯛꯇꯤ ꯑꯗꯨꯒ ꯁꯟꯁꯦꯠ ꯑꯣꯟ ꯗ ꯃꯥꯎꯟꯇꯦꯟ ꯍꯥꯏꯕꯁꯤꯗꯤ ꯑꯩꯈꯣꯏꯒꯤ ꯃꯥꯎꯟꯇꯦꯟꯗꯒꯤ ꯑꯩꯈꯣꯏ ꯐꯖꯕ ꯎꯒꯦ ꯍꯥꯏꯕ ꯇꯥꯔꯒꯗꯤ ꯋꯥꯡꯅ ꯀꯥꯈꯠꯂꯣ ꯍꯥꯏꯕꯗꯨꯅꯤ ꯑꯩꯈꯣꯏ ꯃꯥꯎꯟꯇꯦꯟ ꯃꯥꯎꯟꯇꯦꯟ ꯃꯇꯣꯟꯗꯒꯤ ꯌꯦꯡꯉꯛꯄ ꯈꯨꯗꯤꯡꯃꯛ ꯂꯣꯏꯅ ꯐꯖꯩ ꯁꯟꯁꯦꯠ ꯑꯣꯏꯕꯁꯤꯅ ꯈ꯭ꯋꯥꯏꯗꯒꯤ ꯕꯦꯁ ꯕ꯭ꯌꯨꯅꯦ ꯍꯥꯏꯕ ꯇꯥꯏ